ꯑꯩꯅ ꯈ꯭ꯋꯥꯏꯗꯒꯤ ꯄꯥꯝꯖꯕ ꯑꯁꯤ ꯐꯨꯠꯕꯣꯜꯅꯤ ꯑꯩꯅ ꯄꯥꯝꯖꯈꯤꯕꯒꯤ ꯃꯔꯝꯗꯤ ꯑꯩꯅ ꯄꯤꯛꯏꯀꯥꯟꯗ ꯐꯨꯠꯕꯣꯜꯁꯦ ꯌꯥꯝ ꯌꯦꯡꯖꯔꯝꯃꯤ ꯍꯥꯏꯔꯤꯕ ꯐꯨꯠꯕꯣꯜ ꯃꯁꯥꯟꯅ ꯑꯁꯤ ꯌꯦꯡꯕꯅ ꯃꯔꯝ ꯑꯣꯏꯔꯒ ꯑꯩꯉꯣꯟꯗ ꯑꯄꯥꯝꯕꯒꯤ ꯏꯊꯤꯜ ꯑꯃ ꯐꯥꯎꯔꯛꯏ ꯍꯥꯏꯔꯤꯕ ꯃꯁꯥꯟꯅ ꯑꯁꯤ ꯑꯩꯅ ꯈꯔ ꯒ꯭ꯌꯥꯟ ꯇꯥꯔꯛꯄ ꯃꯇꯝꯗ ꯑꯗꯨꯃꯛ ꯑꯗꯨꯝ ꯕꯣꯜꯁꯤ ꯀꯥꯎꯅꯤꯡꯕꯅ ꯃꯔꯝ ꯑꯣꯏꯔꯒ ꯑꯩꯈꯣꯏꯗ ꯄꯥꯟꯕ ꯅꯣꯕꯥꯞ ꯐꯥꯎꯕ ꯍꯦꯛꯑꯒ ꯑꯗꯨꯝ ꯀꯥꯎꯔꯛꯏ ꯍꯥꯏꯗꯤ ꯑꯩꯒꯤ ꯑꯥꯏꯗꯣꯂꯣꯖꯤꯁꯦ ꯑꯗꯨꯝ ꯈ꯭ꯔꯤꯁꯇꯦꯅꯣ ꯔꯣꯅꯥꯜꯗꯣꯅꯤ ꯃꯥꯒꯤ ꯈꯨꯁꯥꯟꯅꯁꯤ ꯗꯨꯝ ꯌꯦꯡꯕ ꯑꯩꯅ ꯏꯁꯥꯅ ꯃꯥꯒꯤ ꯈꯨꯁꯥꯟꯅ ꯑꯁꯤ ꯌꯥꯝ ꯄꯥꯝꯖꯅ ꯑꯗꯨꯃꯛ ꯍꯧꯖꯤꯛꯁꯨ ꯑꯗꯨꯝ ꯁꯥꯟꯅꯒꯦ ꯈꯜꯂꯤ ꯁꯥꯟꯁꯨ ꯁꯥꯟꯅꯔꯛꯏ ꯍꯥꯏꯗꯤ ꯃꯇꯝ ꯃꯇꯝꯗꯨꯗ ꯁꯥꯟꯅꯈꯤꯕꯗ ꯃꯔꯝ ꯑꯣꯏꯔꯒ ꯍꯧꯖꯤꯛꯁꯨ ꯑꯗꯨꯝ ꯑꯩꯉꯣꯟꯗ ꯑꯄꯥꯝꯕ ꯑꯗꯨ ꯄꯣꯛꯏ ꯑꯗꯤ ꯑꯩꯅ ꯁꯥꯟꯅꯅꯤꯡꯉꯤꯁꯦ ꯈ꯭ꯔꯤꯁꯇꯦꯅꯣ ꯔꯣꯅꯥꯜꯗꯣꯅ ꯍꯣꯠꯅꯈꯤꯕ ꯑꯗꯨꯃꯥꯏꯅ ꯑꯩꯁꯨ ꯃꯥꯒꯤ ꯑꯗꯨꯃꯥꯏꯅ ꯍꯣꯠꯅꯅꯤꯡꯉꯤ ꯍꯥꯏꯗꯤ ꯃꯥꯒꯤ ꯍꯥꯔꯠ ꯋꯥꯛ ꯑꯁꯤ ꯌꯥꯝ ꯇꯝꯖꯅꯤꯡꯉꯥꯏ ꯑꯣꯏ ꯑꯗꯨꯒꯤ ꯃꯥꯒꯤ ꯗꯤꯁꯤꯄ꯭ꯂꯤꯟ ꯃꯦꯟꯅ꯭ꯔꯁꯤꯡ ꯑꯁꯤ ꯌꯥꯝ ꯇꯝꯖꯅꯤꯡꯉꯥꯏ ꯑꯣꯏ ꯑꯗꯨꯒ ꯃꯍꯥꯛꯀꯤ ꯈꯨꯁꯥꯟꯅ ꯀꯤꯛ ꯈꯨꯀꯥꯎ ꯑꯗꯒꯤ ꯃꯍꯥꯛꯀꯤ ꯏꯁꯇꯥꯜꯂꯤꯁ ꯑꯁꯤ ꯌꯥꯝ ꯄꯥꯝꯖꯈꯤꯕ ꯃꯔꯝ ꯑꯣꯏꯗꯨꯅ ꯑꯗꯨꯒꯤ ꯃꯔꯝꯗꯨꯅ ꯑꯩꯉꯣꯟꯗ ꯍꯧꯖꯤꯛꯁꯨ ꯑꯗꯨꯝ ꯐꯨꯠꯕꯣꯜꯒꯤ ꯃꯁꯥꯟꯅ ꯑꯁꯤ ꯑꯩꯅ ꯄꯥꯝꯖꯕꯅꯤ ꯍꯥꯏꯗꯤ ꯑꯩꯅ ꯇ꯭ꯔꯥꯏꯌꯦꯜ ꯀꯌꯥ ꯑꯃꯁꯨ ꯆꯠꯇꯨꯅ ꯀꯥꯎꯔꯨꯔꯦ ꯍꯥꯏꯔꯤꯕ ꯇ꯭ꯔꯥꯏꯌꯦꯜꯁꯤꯡ ꯑꯗꯨꯗ ꯑꯩꯒꯤ ꯍꯩꯖꯕ ꯑꯗꯨꯝ ꯄꯥꯔꯐꯣꯃꯦꯟꯁ ꯑꯗꯨ ꯑꯩꯒꯤ ꯕꯦꯁ ꯂꯦꯕꯦꯜꯗ ꯑꯗꯨꯃꯛ ꯍꯣꯠꯅꯈꯤ ꯍꯥꯏꯔꯤꯕ ꯕꯦꯁ ꯂꯦꯕꯦꯜ ꯍꯣꯠꯅꯈꯤꯕꯁꯤꯅ ꯑꯩꯕꯨ ꯃꯤꯌꯥꯝꯅ ꯄꯥꯝꯅꯕ ꯅꯨꯡꯁꯤꯕꯤꯕ ꯍꯥꯏꯕꯗꯨ ꯑꯣꯏꯗꯨꯅ ꯍꯧꯖꯤꯛꯇꯤ ꯑꯐꯥꯎꯕ ꯍꯥꯏꯕ ꯑꯃꯗꯤ ꯑꯣꯏꯖꯔꯦ ꯍꯥꯏꯔꯤꯁꯦ ꯑꯩꯅ ꯍꯣꯠꯅ ꯖꯃꯟꯅ ꯃꯌꯥꯝꯅ ꯍꯥꯏꯗꯤ ꯁꯞꯄꯣꯔꯠ ꯇꯧꯕꯤꯗꯨꯅ ꯑꯩꯅ ꯉꯁꯤ ꯐꯥꯎꯕ ꯉꯝꯃꯤꯁꯦ ꯐꯥꯎꯔꯤꯕꯅꯤ ꯃꯌꯥꯝꯅ ꯁꯞꯄꯣꯔꯠ ꯇꯧꯕꯤꯗ꯭ꯔꯗꯤ ꯑꯩꯅ ꯉꯁꯤ ꯑꯣꯏꯔꯤꯕ ꯐꯤꯚꯝ ꯑꯁꯤꯁꯨ ꯑꯣꯏꯕ ꯉꯝꯃꯣꯏ ꯃꯁꯤꯒꯤꯗꯃꯛꯇ ꯃꯌꯥꯝꯕꯨ ꯁꯞꯄꯣꯔꯠ ꯇꯧꯕꯤꯕꯒꯤꯗꯃꯛꯇ ꯊꯥꯒꯠꯆꯔꯤ ꯊꯦꯡꯛ ꯌꯨ